ꯑꯥ ꯍꯜꯂꯣ ꯇꯥꯏꯑꯦ ꯄꯣꯠꯄꯨꯗꯤ ꯈꯔ ꯂꯩ ꯑꯗꯨ ꯑꯣꯏꯔꯒꯁꯨ ꯅꯪꯅ ꯍꯧꯖꯤꯛ ꯍꯧꯖꯤꯛ ꯄꯥꯝꯃꯤꯕ ꯄꯣꯠ ꯑꯗꯨꯃꯥꯏꯅꯗꯤ ꯂꯣꯏꯅꯗꯤ ꯄꯤꯕ ꯉꯝꯒꯗꯧꯕ ꯃꯥꯟꯗꯦ ꯅꯪꯅ ꯂꯧꯒꯦ ꯍꯥꯏꯔꯒꯗꯤ ꯅꯦꯛꯁ ꯋꯤꯛ ꯀꯨꯝꯕ ꯍꯞꯇꯥ ꯃꯨꯛꯇꯤ ꯆꯪꯈꯤꯅꯤ ꯑꯗꯨ ꯉꯥꯏꯕ ꯌꯥꯔꯒꯗꯤ ꯑꯗꯨꯗ ꯑꯣꯏꯅ ꯂꯧꯔꯣ ꯄꯨꯂꯞꯅ ꯑꯪ ꯁꯣꯏꯗꯅꯕ ꯑꯩꯅ ꯅꯪꯒꯤ ꯄꯣꯠꯇꯣ ꯃꯊꯪꯒꯤ ꯋꯤꯛꯁꯤꯗ ꯁꯣꯏꯗꯅꯕ ꯁꯨꯅꯕ ꯄꯤꯔꯒꯦ ꯑꯗꯨ ꯑꯗꯨꯗꯤ ꯂꯣꯏꯅ ꯁꯨꯅꯕ ꯉꯝꯃꯅꯤ ꯍꯣꯏ ꯍꯣꯏ ꯉꯥꯏꯔꯣ ꯉꯥꯏꯔꯣ ꯑꯩ ꯄꯥꯎ ꯑꯗꯨꯝ ꯄꯤꯔꯛꯑꯒꯦ